ꯇꯥꯃꯣ ꯔꯦꯁꯇꯨꯔꯦꯟ ꯍꯥꯡꯕꯤꯕ꯭ꯔꯣ ꯆꯥꯅ ꯊꯛꯅꯕ ꯈꯔ ꯑꯣꯔꯗꯔ ꯇꯧꯖꯔꯛꯀꯦ ꯑꯩ ꯅꯪꯒꯤ ꯀꯁꯇꯃꯔꯅꯦ ꯇꯣꯏꯅ ꯂꯧꯕꯅꯦ ꯅꯍꯥꯟꯃꯨꯛꯀꯤ ꯇꯥꯃꯣꯅ ꯑꯩ ꯄꯥꯛ ꯀꯩꯅꯣ ꯗꯤꯁꯀꯥꯎꯟ ꯄꯤꯗ꯭ꯔꯦ ꯑꯗꯨꯅ ꯍꯟꯗꯛꯇꯤ ꯗꯤꯁꯀꯥꯎꯟ ꯄꯣꯠ ꯈꯔ ꯌꯥꯝꯒꯗꯧꯔꯤ ꯆꯥꯅ ꯊꯛꯅꯕꯁꯦ ꯑꯗꯨꯅ ꯗꯤꯁꯀꯥꯎꯟꯂꯣꯝꯗ ꯈꯔ ꯄꯤꯕꯤꯌꯣ ꯉꯁꯥꯏ ꯑꯌꯨꯛ ꯉꯟꯅ ꯑꯣꯔꯗꯔ ꯇꯧꯒꯗꯧꯕꯗꯣ ꯑꯩꯁꯨ ꯊꯕꯛ ꯆꯠꯊꯣꯛꯎꯕꯗ ꯇꯧꯕ ꯅꯪꯍꯧꯗ꯭ꯔꯦ ꯑꯗꯨꯅ ꯍꯧꯖꯤꯛ ꯑꯣꯔꯗꯔ ꯇꯧꯖꯔꯛꯀꯦ ꯑꯗꯨ ꯉꯁꯤꯁꯦ ꯑꯩꯈꯣꯏꯒꯤ ꯄꯥꯔꯇꯤ ꯕꯥꯔꯗꯦ ꯄꯥꯔꯇꯤ ꯂꯩꯕꯅꯤꯅ

ꯕꯅꯥꯅꯥ ꯖꯨꯁ ꯃꯦꯡꯒꯣ ꯖꯨꯁ ꯀꯣꯜ ꯗ꯭ꯔꯤꯡ ꯑꯣꯞꯄꯜ ꯁꯦꯛ ꯏꯁꯇ꯭ꯔꯣꯕꯦꯔꯤ ꯁꯦꯛ ꯃꯣꯃꯣ ꯄꯤꯖꯥ ꯆꯤꯛꯀꯟ ꯆꯧꯃꯤꯟ ꯄꯔꯥꯊꯥ ꯃꯤꯛꯆꯔ ꯁꯂꯥꯠ ꯑꯁꯤ ꯃꯌꯥꯝꯁꯦ ꯇꯥꯃꯣ ꯈꯔ ꯊꯨꯅ ꯊꯤꯟꯕꯤꯔꯛꯑꯣ ꯌꯥꯔꯗꯤ ꯗꯤꯁꯀꯥꯎꯟ ꯄꯤꯕꯤꯔꯛꯑꯣ